ꯌꯦꯟ ꯉꯥꯅꯨ ꯐꯖꯅ ꯂꯣꯏꯕ ꯃꯇꯝꯗ ꯐꯖꯅ ꯄꯨꯊꯣꯛꯀꯦ ꯍꯥꯏꯔꯒꯗꯤ ꯃꯣꯏꯒꯤ ꯃꯆꯤꯟꯖꯥꯛꯁꯦ ꯃꯣꯏ ꯀꯝꯃꯔꯁꯦꯜ ꯃꯆꯤꯟꯖꯥꯛ ꯄꯤꯖꯕ ꯃꯇꯝꯗꯗꯤ ꯁꯝꯔꯥꯠꯀ ꯍꯥꯏꯔꯤꯕ ꯑꯁꯤꯌꯨꯝꯕ ꯃꯆꯤꯟꯖꯥꯛ ꯑꯇꯣꯞ ꯑꯇꯣꯞꯄ ꯃꯈꯜ ꯕꯦꯔꯥꯏꯇꯤ ꯃꯈꯜ ꯌꯥꯝꯅ ꯂꯩꯈꯔꯦ ꯑꯁꯤ ꯄꯤꯖꯕ ꯃꯇꯝꯗꯗꯤ ꯃꯣꯏ ꯀ꯭ꯋꯥꯂꯤꯇꯤ ꯐꯖꯅ ꯂꯩ ꯐꯖꯅ ꯆꯥꯎꯏ ꯐꯖꯅ ꯃꯥ ꯃꯄꯨꯡ ꯐꯥꯅ ꯄꯨꯊꯣꯛꯄ ꯉꯝꯃꯤ ꯑꯗꯨꯒ ꯇꯨ ꯅꯠꯇꯅ ꯑꯩꯈꯣꯏꯅ ꯆꯨꯖꯥꯛꯀꯨꯝꯕ ꯁꯣꯌꯥꯕꯤꯟꯒꯨꯝꯕ ꯑꯩꯈꯣꯏꯅ ꯀꯣꯕꯤꯒꯨꯝꯕꯁꯦ ꯀꯝꯃ ꯀꯝꯃ ꯄꯤꯖꯔꯒꯗꯤ ꯀꯝꯃꯔꯁꯦꯟ ꯐꯤꯗꯀꯤ ꯄꯩꯁꯥꯗꯨꯕꯨꯗꯤ ꯁꯦꯞ ꯇꯧꯏ ꯑꯗꯨꯕꯨ ꯀ꯭ꯋꯥꯂꯤꯇꯤ ꯄ꯭ꯔꯗꯛ ꯐꯔꯤ ꯃꯈꯩ ꯌꯦꯟ ꯆꯥꯎꯕ ꯍꯦꯟꯒꯅꯤ ꯐꯖꯅ ꯄꯨꯊꯣꯛꯄ ꯉꯝꯒꯅꯤ